ꯂꯧꯎ ꯁꯤꯡꯎꯕꯒꯤ ꯄꯣꯊꯣꯛꯁꯤꯡ ꯑꯁꯤ ꯀꯩꯊꯦꯟ ꯌꯧꯅꯕ ꯄꯨꯔꯛꯄꯗ ꯃꯥꯌꯣꯛꯅꯕ ꯈꯨꯗꯣꯡꯊꯤꯕꯁꯤꯡ ꯍꯥꯏꯔꯒꯗꯤ ꯆꯤꯡꯗ ꯆꯤꯡꯗ ꯄꯥꯟꯕ ꯎꯍꯩ ꯋꯥꯍꯩ ꯏꯟꯖꯥꯡ ꯅꯥꯄꯤ ꯃꯌꯥꯝꯁꯦ ꯇꯝ ꯇꯥꯅ ꯄꯨꯔꯛꯄꯗ ꯂꯝꯕꯤ ꯁꯥꯡꯕꯅꯤꯅ ꯑꯥꯗꯒꯤ ꯐꯅ ꯇꯦꯛꯅ ꯍꯦꯛꯂꯛꯑꯁꯨ ꯇꯝ ꯌꯧꯔꯛꯄꯗ ꯅꯠꯇ꯭ꯔꯒ ꯕꯦꯜꯂꯤ ꯌꯧꯔꯛꯄꯗ ꯄꯠꯄꯒꯨꯝꯕ ꯑꯗꯒꯤꯗꯤ ꯐ꯭ꯔꯦꯁꯅꯦꯁ ꯍꯟꯊꯕꯒꯨꯝꯕ ꯁꯤꯒꯨꯝꯕ ꯄ꯭ꯔꯣꯕ꯭ꯂꯦꯝ ꯈꯔ ꯊꯣꯛꯏ ꯑꯗꯨꯒ ꯃꯣꯗ ꯑꯣꯐ ꯇ꯭ꯔꯥꯟꯁ ꯇ꯭ꯔꯥꯟꯁꯄꯣꯔꯇꯦꯁꯟꯁꯤ ꯀꯩꯅꯣ ꯃꯈꯥꯗꯅ ꯆꯠꯄ ꯆꯤꯡ ꯂꯝꯕꯤꯗꯣ ꯑ ꯁꯛꯇꯤꯃꯥꯟꯒꯨꯝꯕꯅ ꯅꯠꯇ꯭ꯔꯒ ꯒꯥꯔꯤ ꯑꯆꯧꯕꯅ ꯁꯨꯝ ꯄꯨꯔꯛꯄ ꯑꯣꯏꯕꯅꯤꯅ ꯁ꯭ꯇꯣꯔꯦꯖ ꯐꯖꯅ ꯇꯧꯗꯕ ꯄꯦꯀꯦꯖꯤꯡ ꯐꯖꯅ ꯇꯧꯗꯕ ꯑꯗꯨꯒ ꯄꯨꯔꯛꯑꯒ ꯑꯥꯗꯒꯤ ꯍꯦꯛꯑꯒꯁꯨ ꯃꯐꯝꯗꯨꯗ ꯅꯠꯇ꯭ꯔꯒ ꯌꯣꯟꯐꯝꯗ ꯄꯨꯔꯛꯄꯗ ꯁ꯭ꯇꯣꯔꯦꯖ ꯌꯨꯅꯤꯠ ꯐꯖꯅ ꯂꯩꯇꯕꯅꯤꯅ ꯄꯣꯠ ꯆꯩꯁꯦ ꯃꯥꯡ ꯇꯥꯛꯄꯅꯁꯨ ꯀꯣꯡꯒꯥꯏ ꯌꯥꯎꯋꯤ ꯑꯗꯨꯒ ꯇꯤꯟ ꯇꯥꯔꯛꯄꯁꯨ ꯌꯥꯎꯏ ꯏꯝꯐꯥꯜ ꯌꯧꯅꯕ ꯅꯠꯇ꯭ꯔꯒ ꯚꯦꯜꯂꯤ ꯌꯧꯅꯕ ꯄꯨꯔꯛꯄꯗ ꯃꯁꯤꯒꯨꯝꯕꯒꯤ ꯄ꯭ꯔꯣꯕ꯭ꯂꯦꯝ ꯈꯔ ꯂꯩ ꯑꯗꯨꯒ ꯁꯤꯗꯒꯤ ꯃꯍꯩ ꯃꯔꯣꯡ ꯃꯔꯨ ꯃꯔꯥꯡ ꯂꯩꯔꯁꯨ ꯑꯃꯨꯛ ꯆꯤꯡ ꯌꯧꯅ ꯄꯨꯅꯕ ꯍꯣꯠꯅꯕꯗ ꯃꯥꯒꯤ ꯑꯦꯄ꯭ꯔꯣꯄ꯭ꯔꯤꯌꯦꯠ ꯇꯦꯝꯄꯔꯦꯆꯔ ꯍꯥꯏꯗꯣꯏꯔꯥ ꯑꯦꯄ꯭ꯔꯣꯄ꯭ꯔꯤꯌꯦꯠ ꯃꯥꯒꯤ ꯀꯩꯅꯣꯗ ꯄꯨꯒꯗꯕꯗꯣ ꯑꯥꯗ ꯌꯧꯕꯀꯥꯟꯗ ꯐ꯭ꯂꯛꯆꯨꯌꯦꯠ ꯇꯧꯕꯁꯨ ꯃꯌꯥꯝ ꯑꯃ ꯌꯥꯎꯈ꯭ꯔꯦ ꯑꯗꯨꯕꯨ ꯁ꯭ꯇꯣꯔꯦꯖ ꯌꯨꯅꯤꯠ ꯂꯩꯇꯕꯅ ꯄꯣꯠ ꯆꯩ ꯄꯨꯔꯛꯑꯒ ꯀꯩꯊꯦꯜꯗ ꯌꯧꯔꯛꯄꯗ ꯄ꯭ꯔꯣꯕ꯭ꯂꯦꯝꯁꯤꯃ ꯂꯩ ꯑꯗꯨꯒ ꯂꯝꯕꯤ ꯊꯣꯡ ꯐꯖꯅ ꯁꯦꯝꯗꯕꯅꯤꯅ ꯄꯣꯠꯆꯩ ꯄꯨꯔꯛꯄꯗꯁꯨ ꯀꯨꯏꯅ ꯆꯪꯍꯜꯂꯤ